ꯑꯥ ꯍꯜꯂꯣ ꯀꯅꯥ ꯑꯣꯏꯕꯤꯔꯕꯅꯣ ꯑꯣ ꯑꯩ ꯕꯤꯗꯦꯁꯇꯒꯤ ꯂꯥꯛꯆꯕꯅꯤ ꯑꯥ ꯑꯩꯈꯣꯏ ꯃꯅꯤꯄꯨꯔꯗ ꯀꯣꯏꯕ ꯂꯥꯛꯆꯕꯅꯤ ꯑꯗꯨ ꯑꯥ ꯅꯨꯃꯤꯠ ꯃꯉꯥꯅꯤ ꯈꯛꯇꯪꯒꯤ ꯂꯩꯕ ꯄꯥꯝꯕ ꯑꯗꯨ ꯑꯧ ꯀꯥ ꯚꯔꯥ ꯅꯨꯃꯤꯠ ꯃꯉꯥꯅꯤ ꯃꯨꯛꯇꯪ ꯂꯩꯕ ꯄꯥꯝꯏ ꯑꯪ ꯑꯗꯨꯒ ꯅꯍꯥꯟ ꯅꯈꯣꯏꯒꯤ ꯃꯅꯤꯄꯨꯔꯒꯤ ꯌꯨꯕꯤ ꯂꯥꯛꯄꯤ ꯑꯗꯨ ꯁꯥꯟꯅꯕ ꯌꯦꯡꯕꯁꯨ ꯄꯥꯝꯕ ꯑꯗꯨ ꯀꯔꯝꯕ ꯃꯑꯣꯡꯗ ꯀꯃꯥꯏꯅ ꯁꯥꯟꯅꯒꯦ ꯑꯗꯨꯕꯨꯁꯨ ꯈꯤꯇꯪ ꯃꯗꯨꯒꯤ ꯃꯔꯝꯗ ꯍꯥꯏꯕꯤꯔꯛꯎ

ꯑꯥ ꯌꯦꯡꯅꯤꯡꯏ ꯑꯗꯨ ꯃꯁꯤ ꯀꯔꯝꯕ ꯃꯇꯝꯗ ꯁꯥꯟꯅꯕ ꯍꯧꯒꯦ ꯀꯃꯥꯏꯅ ꯇꯧꯒꯦ

ꯑꯥ ꯑꯗꯨ ꯑꯣꯏꯔꯗꯤ ꯑꯁ ꯌꯥꯝ ꯅꯨꯡꯉꯥꯏꯖꯔꯦ ꯑꯗꯨꯒ ꯑꯥ ꯊꯝꯖꯔꯒꯦ ꯑꯗꯨꯗꯤ